ꯑꯩꯈꯣꯏꯒꯤ ꯃꯐꯝ ꯑꯗꯨꯗ ꯂꯩꯔꯤꯕ ꯐꯨꯔꯨꯞꯁꯤꯡꯒꯤ ꯃꯔꯛꯇ ꯈꯦꯠꯅꯕ ꯍꯥꯏꯔꯤꯁꯤ ꯀꯔꯤꯁꯨ ꯅꯠꯇꯦ ꯃꯁꯤ ꯃꯩꯇꯩꯒꯤ ꯆꯠꯅꯕꯤꯗꯗꯤ ꯔꯥꯅꯤ ꯐꯤꯅꯆꯤꯡꯕ ꯑꯃꯗꯤ ꯐꯅꯦꯛ ꯃꯌꯦꯛ ꯅꯥꯏꯕꯤ ꯔꯥꯅꯤ ꯃꯨꯀꯥ ꯑꯃꯗꯤ ꯅꯨꯄꯥꯒꯤ ꯑꯣꯏꯕꯅ ꯐꯩꯖꯣꯝ ꯐꯤꯁꯥꯡ ꯆꯤꯡꯕ ꯑꯁꯤꯅꯆꯤꯡꯕ ꯑꯁꯤꯅꯤ ꯑꯩꯈꯣꯏ ꯃꯨꯁꯂꯤꯝꯒꯤ ꯑꯣꯏꯅ ꯐꯤꯖꯦꯠ ꯂꯩꯇꯦꯡ ꯍꯥꯏꯔꯤꯕ ꯑꯁꯤ ꯃꯨꯁꯂꯤꯝꯒꯤꯅ ꯕꯨꯔꯀꯥ ꯅꯀꯥꯞ ꯁꯜꯋꯥꯔ ꯂꯨꯡꯒꯤ ꯑꯁꯤꯅꯆꯤꯡꯕ ꯑꯁꯤ ꯁꯤꯖꯤꯟꯅꯩ ꯇ꯭ꯔꯥꯏꯕꯦꯜ ꯏꯆꯤꯟ ꯏꯅꯥꯎꯁꯤꯡꯒꯤꯅ ꯃꯈꯣꯏꯅ ꯆꯔꯆꯇ ꯀꯥꯕ ꯃꯇꯝꯗ ꯃꯈꯣꯏꯒꯤ ꯐꯅꯦꯛ ꯍꯥꯎ ꯐꯅꯦꯛꯅꯆꯤꯡꯕ ꯐꯩꯖꯣꯝ ꯐꯤꯁꯥꯡꯅꯆꯤꯡꯕ ꯒꯥꯎꯟꯁꯀꯨꯝꯕ ꯃꯈꯣꯏ ꯑꯁꯤꯁꯤꯡ ꯑꯁꯤ ꯂꯤꯛ ꯀꯣꯟ ꯁꯅꯥ ꯂꯨꯄꯥ ꯐꯖꯅ ꯇꯧꯗꯨꯅ ꯃꯈꯣꯏꯒꯤꯁꯨ ꯐꯖꯅ ꯁꯤꯖꯟꯅꯩ ꯃꯩꯇꯩꯒꯤꯁꯨ ꯂꯤꯛ ꯀꯣꯟ ꯆꯠꯅꯕꯤ ꯁꯅꯥ ꯂꯨꯄꯥ ꯑꯁꯤ ꯌꯥꯝꯅ ꯐꯖꯕ ꯐꯤꯖꯦꯠ ꯂꯩꯇꯦꯡ ꯑꯃꯅꯤ ꯃꯨꯁꯂꯤꯝꯒꯤꯁꯨ ꯃꯈꯣꯏꯒꯤ ꯕꯨꯔꯈꯥ ꯅꯀꯥꯞ ꯁꯜꯋꯥꯔ ꯐꯩꯖꯣꯝ ꯂꯨꯡꯒꯤ ꯑꯁꯤꯅꯆꯤꯡꯕ ꯑꯁꯤ ꯃꯈꯣꯏꯒꯤ ꯆꯠꯅꯕꯤꯒꯤ ꯐꯤꯖꯦꯠ ꯂꯩꯇꯦꯡ ꯌꯥꯝꯅ ꯐꯖꯕ ꯇꯣꯞ ꯇꯣꯞꯄ ꯑꯃꯅꯤ ꯇ꯭ꯔꯥꯏꯕꯦꯜꯒꯤꯁꯨ ꯃꯈꯣꯏꯅ ꯁꯤꯖꯤꯟꯅꯔꯤꯕ ꯍꯥꯎ ꯐꯅꯦꯛ ꯐꯩꯖꯣꯝ ꯐꯤꯁꯥꯡ ꯒꯥꯎꯟꯁ ꯑꯁꯤꯅꯆꯤꯡꯕ ꯑꯁꯤꯁꯤꯡ ꯑꯁꯤ ꯁꯤꯖꯤꯟꯅꯗꯨꯅ ꯃꯈꯣꯏꯅꯁꯨ ꯐꯖꯅ ꯍꯔꯥꯎ ꯇꯌꯥꯝꯅ ꯄꯥꯡꯊꯣꯛꯏ